ꯑꯩꯛꯣꯏꯕꯒꯤ ꯐꯤꯕꯝ ꯑꯁꯤ ꯑꯩꯈꯣꯏꯅ ꯂꯨꯅ ꯅꯥꯟꯅ ꯊꯝꯕ ꯑꯗꯨꯗꯒꯤ ꯑꯋꯥꯕꯒꯤ ꯃꯇꯦꯡ ꯄꯥꯡꯕ ꯑꯃꯗꯤ ꯂꯩꯕꯥꯛꯀꯤ ꯑꯣꯏꯕ ꯊꯕꯛ ꯊꯧꯔꯝ ꯈꯨꯗꯤꯡꯃꯛꯇ ꯁꯔꯨꯛ ꯌꯥꯔꯒ ꯃꯌꯥꯝꯒꯤ ꯑꯋꯥꯕꯗꯨꯗ ꯁꯔꯨꯛ ꯌꯥꯔꯒ ꯑꯩꯒꯤ ꯅꯨꯉꯉꯥꯏꯖꯕꯅꯤ